ꯋꯥꯟ ꯊꯥꯎꯖꯟ ꯅꯥꯏꯟ ꯍꯟꯗ꯭ꯔꯦꯗ ꯅꯥꯏꯟꯇꯤ ꯑꯩꯠ ꯇꯨ ꯊꯥꯎꯖꯟ ꯅꯥꯏꯟ ꯍꯟꯗ꯭ꯔꯦꯗ ꯑꯩꯠꯇꯤ ꯑꯩꯠ ꯊ꯭ꯔꯤ ꯊꯥꯎꯖꯟ ꯅꯥꯏꯟ ꯍꯟꯗ꯭ꯔꯦꯗ ꯅꯥꯏꯟꯇꯤ ꯑꯩꯠ ꯐꯣꯔ ꯊꯥꯎꯖꯟ ꯅꯥꯏꯟ ꯍꯟꯗ꯭ꯔꯦꯗ ꯅꯥꯏꯟꯇꯤ ꯑꯩꯠ ꯐꯥꯏꯚ ꯊꯥꯎꯖꯟ ꯅꯥꯏꯟ ꯍꯟꯗ꯭ꯔꯦꯗ ꯅꯥꯏꯟꯇꯤ ꯐꯣꯔ